ꯄꯨꯟꯁꯤꯗ ꯁꯥꯟꯅ ꯈꯣꯠꯅꯕꯁꯤꯅ ꯀꯔꯤ ꯀꯔꯤ ꯃꯔꯨ ꯑꯣꯏꯍꯜꯂꯦ ꯍꯥꯏꯕ ꯀꯥꯟꯗ ꯑꯩꯈꯣꯏꯅ ꯃꯦꯟꯇꯦꯜꯂꯤ ꯅꯠꯇ꯭ꯔꯒꯅ ꯐꯤꯖꯤꯀꯦꯜꯂꯤ ꯐꯤꯠ ꯑꯣꯏꯅ ꯂꯥꯕ ꯃꯇꯝꯗ ꯑꯩꯈꯣꯏꯅ ꯏꯁꯥ ꯍꯛꯆꯥꯡ ꯐꯅ ꯂꯩꯕ ꯍꯥꯏꯇꯥꯔꯦ ꯏꯁꯥꯥ ꯍꯛꯆꯥꯡ ꯐꯅ ꯂꯩꯕ ꯑꯗꯒꯤ ꯏꯁꯥꯒꯤ ꯋꯥꯈꯜ ꯂꯧꯁꯤꯡ ꯍꯦꯟꯒꯠꯅꯤꯡꯉꯥꯏꯒꯤ ꯑꯩꯈꯣꯏꯅ ꯋꯥꯈꯜ ꯂꯧꯁꯤꯡ ꯁꯦꯡꯅ ꯂꯩꯅꯉꯥꯏꯒꯤ ꯃꯇꯝꯗ ꯑꯩꯈꯣꯏꯅ ꯏꯁꯄꯣꯔꯠ ꯍꯥꯏꯕ ꯏꯁꯄꯣꯔꯠꯁꯦ ꯌꯥꯝ ꯗꯔꯀꯥꯔ ꯇꯥꯏ ꯑꯗꯨꯒ ꯑꯩꯈꯣꯏꯒꯤ ꯏꯟꯗꯤꯌꯥꯗ ꯀꯔꯤꯒꯤꯗꯃꯛ ꯀꯃꯥꯏꯅ ꯇꯧꯔꯒ ꯑꯩꯈꯣꯏ ꯆꯥꯎꯈꯠ ꯍꯟꯒꯅꯤ ꯑꯩꯈꯣꯏ ꯁꯥꯟꯅ ꯈꯣꯠꯅꯕꯁꯤ ꯆꯥꯎꯈꯠ ꯍꯟꯒꯅꯤ ꯍꯥꯏ ꯀꯥꯟꯗ ꯑꯩꯈꯣꯏ ꯍꯥꯟꯅ ꯊꯥꯏꯅ ꯂꯩꯔꯝꯕ ꯁꯥꯟꯅ ꯈꯣꯠꯅꯕꯗ ꯊꯋꯥꯏ ꯌꯥꯎꯔꯝꯕ ꯆꯥꯡꯗꯨꯒ ꯍꯧꯖꯤꯛꯀ ꯌꯦꯡꯅꯔꯨꯕ ꯀꯥꯟꯗꯗꯤ ꯍꯧꯖꯤꯛꯅꯗꯤ ꯌꯥꯝ ꯊꯤꯅ ꯍꯦꯜꯂꯦ ꯍꯥꯏꯗꯨꯅ ꯑꯗꯨꯝ ꯑꯇꯣꯞꯄ ꯂꯝꯁꯤꯡꯒ ꯌꯦꯡꯅꯔꯨꯔ ꯀꯥꯟꯗ ꯑꯩꯈꯣꯏ ꯏꯟꯗꯤꯌꯥꯅ ꯈꯤꯇꯪ ꯁꯣꯊꯔꯒꯕꯨꯗꯤ ꯂꯩ ꯑꯗꯣ ꯀꯃꯥꯏꯅ ꯇꯧꯔꯒ ꯑꯩꯍꯣꯏꯗ ꯄ꯭ꯔꯃꯣꯠ ꯇꯧꯒꯅꯤ ꯍꯥꯏ ꯀꯥꯟꯗ ꯑꯩꯒꯤ ꯏꯁꯥꯒꯤ ꯃꯥꯏꯟ ꯑꯣꯏꯅ ꯍꯥꯏꯔ ꯃꯇꯝꯗ ꯑꯩꯈꯣꯏꯅ ꯑꯉꯥꯡ ꯑꯣꯏꯔꯤꯉꯩ ꯃꯇꯝꯁꯦ ꯁꯤꯗ ꯂꯥꯏꯔꯤꯛꯁꯨ ꯇꯝꯅ ꯇꯝꯅ ꯑꯩꯈꯣꯏꯅ ꯁꯥꯟꯅꯕꯒꯤ ꯂꯝꯁꯤꯗ ꯁꯥꯟꯅꯕꯒꯤ ꯂꯝ ꯑꯃ ꯍꯦꯛꯇꯗ ꯍꯥꯏꯇꯥꯔꯦ ꯁꯤꯗ ꯑꯩꯈꯣꯏꯅ ꯍꯣꯕꯤ ꯑꯣꯏꯅ ꯊꯝꯕ ꯍꯣꯕꯤ ꯑꯣꯏꯅ ꯁꯥꯟꯅꯕꯒꯤ ꯁꯨꯃꯥꯏꯅ ꯊꯝꯃꯗꯤ ꯍꯌꯦꯡ ꯑꯗꯨꯝ ꯑꯩꯈꯣꯏꯒꯤ ꯏꯟꯗꯤꯌꯥꯁꯤꯗ ꯁꯥꯟꯅ ꯈꯣꯠꯅꯕꯒꯤ ꯂꯝꯁꯦ ꯌꯥꯝ ꯆꯥꯎꯈꯠ ꯂꯛꯀꯅꯤ ꯍꯥꯏꯅ ꯑꯩ ꯈꯜꯂꯤ